ꯎꯝ ꯍꯜꯂꯣ

ꯑꯣ ꯀꯔꯝꯕ ꯄꯣꯠ ꯆꯩ ꯂꯧꯒꯦ ꯍꯥꯏꯕ꯭ꯔꯥꯀꯣ ꯑꯉꯥꯡꯒꯤ ꯁꯨꯁ ꯑꯉꯥꯡ ꯍꯥꯏꯕꯗꯤ ꯆꯍꯤ ꯀꯌꯥ ꯁꯨꯔꯕ ꯑꯗꯨ ꯑꯣꯏꯔꯗꯤ ꯁꯥꯏꯖꯁꯦ ꯆꯍꯤ ꯃꯔꯤꯒꯤꯗꯨ ꯁꯥꯏꯖ ꯇ꯭ꯋꯦꯟꯇꯤꯒꯨꯝꯕ ꯌꯥꯔꯅꯤ ꯑꯗꯨꯒ ꯆꯍꯤ ꯇꯔꯨꯛꯀꯤꯗꯨ ꯁꯥꯏꯖ ꯇ꯭ꯋꯦꯟꯇꯤ ꯐꯥꯏꯕ ꯀꯨꯝꯕ ꯌꯥꯔꯅꯤ ꯑꯗꯨꯗꯤ ꯑꯁ ꯃꯃꯟꯗꯨꯗꯤ ꯃꯃꯟꯗꯤ ꯇꯥꯡꯗꯦꯗ ꯃꯤ ꯃꯌꯥꯝꯒꯤ ꯑꯗꯨꯝ ꯇꯧꯋꯤꯗ ꯑꯗꯨ ꯅꯪ ꯑꯗꯨ ꯅꯪ ꯀꯌꯥ ꯄꯤꯒꯦ ꯍꯥꯏꯕ꯭ꯔꯥ ꯑꯁ ꯑꯗꯨꯗꯤ ꯑꯩꯈꯣꯏꯒꯤ ꯌꯣꯟꯕ ꯃꯃꯟꯁꯨ ꯑꯣꯏꯗ꯭ꯔꯦ ꯑꯗꯨ ꯆꯥꯝꯃꯗꯤ ꯍꯥꯞꯄꯤꯌꯣ

ꯑꯗꯨ ꯁꯥꯏꯖꯇꯨꯗꯤ ꯌꯥꯔꯕ꯭ꯔꯥ ꯁꯥꯏꯖꯇꯨꯗꯤ ꯌꯥꯔꯕ꯭ꯔꯥ ꯍꯥꯏꯕꯅꯦ ꯁꯥꯏꯖꯇꯨꯗꯤ ꯌꯥꯔꯕ꯭ꯔꯥ ꯁꯥꯏꯖ ꯅꯪ ꯑꯗꯨ ꯁꯤꯗ ꯗꯨꯀꯥꯟꯗ ꯂꯥꯛꯄꯗ ꯄꯥꯏꯒꯦ ꯍꯥꯏꯕ꯭ꯔꯥ ꯅꯪ ꯀꯔꯝ ꯍꯥꯏꯅ ꯅꯪꯕꯨ ꯊꯥꯕꯤꯌꯣ ꯍꯥꯏꯕ꯭ꯔꯥ ꯑꯦ ꯑꯦ ꯑꯗꯨ ꯑꯣꯏꯔꯗꯤ ꯐꯥꯏꯕ ꯍꯟꯗ꯭ꯔꯦꯠ ꯐꯤꯐꯇꯤ ꯇꯧꯔꯣꯀꯣ ꯌꯥꯔꯦꯀꯣ ꯑꯗꯨꯗꯤ ꯍꯣꯏ ꯅꯪ ꯅꯣꯏꯗ ꯄꯤꯔꯒꯦ ꯄꯤꯔꯒꯦ ꯑꯦ ꯑꯦ ꯍꯣꯏ ꯍꯣꯏ ꯏꯇꯥꯎ